ꯚꯥꯔꯠꯀꯤ ꯃꯅꯨꯡ ꯆꯜꯂꯕ ꯃꯅꯤꯄꯨꯔ ꯍꯥꯏꯔꯤꯕ ꯃꯐꯝꯁꯤꯡ ꯐꯖ ꯐꯖꯔꯕ ꯃꯐꯝ ꯀꯌꯥꯃꯔꯣꯝ ꯂꯩ ꯍꯥꯏꯔꯤꯕ ꯃꯐꯝ ꯑꯗꯨꯗꯤ ꯂꯣꯛꯇꯥꯛ ꯃꯤꯌꯥꯝꯅ ꯄꯥꯝꯕ ꯃꯤꯌꯥꯝꯅ ꯆꯠꯄ ꯃꯐꯝ ꯑꯗꯨꯅꯤ ꯂꯣꯛꯇꯥꯛ ꯍꯥꯏꯔꯤꯕ ꯃꯐꯝ ꯑꯁꯤꯗꯤ ꯃꯤꯌꯥꯝ ꯄꯨꯝꯅꯃꯛꯀꯤ ꯀꯣꯏꯐꯝꯅꯤ ꯃꯤꯌꯥꯝ ꯄꯨꯝꯅꯃꯛꯀꯤ ꯄꯣꯊꯥꯐꯝꯅꯤ ꯃꯤꯌꯥꯝ ꯄꯨꯝꯅꯃꯛꯀꯤ ꯄꯨꯛꯅꯤꯡ ꯍꯨꯐꯝꯅꯤ ꯂꯣꯛꯇꯥꯛ ꯍꯥꯏꯔꯤꯕ ꯃꯐꯝ ꯑꯁꯤ ꯂꯣꯛꯇꯥꯛꯀꯤ ꯏꯁꯤꯡ ꯑꯁꯤ ꯑꯗꯨꯛꯀꯤ ꯃꯇꯤꯛ ꯐꯖꯩ ꯃꯤꯌꯥꯝ ꯄꯨꯝꯅꯃꯛꯅ ꯄꯥꯝꯖꯩ ꯂꯣꯛꯇꯥꯛꯀꯤ ꯂꯣꯛꯇꯥꯛ ꯍꯥꯏꯕꯗ ꯃꯤꯌꯥꯝꯅ ꯄꯥꯝꯗꯕ ꯂꯩꯇꯦ ꯆꯠꯇꯕ ꯂꯩꯇꯦ ꯀꯣꯏꯗꯕ ꯂꯩꯇꯦ ꯂꯣꯛꯇꯥꯛꯀꯤ ꯍꯤ ꯃꯤꯌꯥꯝꯅ ꯇꯣꯡꯅꯤꯡꯗꯕ ꯂꯩꯇꯦ ꯄꯤꯛꯈ꯭ꯔꯕ ꯍꯤ ꯃꯆꯥ ꯑꯁꯦ ꯑꯁꯤꯗ ꯃꯤꯌꯥꯝ ꯄꯨꯝꯅꯃꯛꯅ ꯐꯝꯅꯤꯡꯉꯤ ꯇꯣꯡꯅꯤꯡꯉꯤ ꯍꯤ ꯍꯣꯟꯅꯤꯡꯉꯤ ꯐꯨꯝꯗ ꯂꯩꯅꯤꯡꯉꯤ ꯑꯄꯥꯝꯕ ꯃꯌꯥꯝ ꯑꯃ ꯂꯩ ꯂꯣꯛꯇꯥꯛꯇ ꯂꯣꯛꯇꯥꯛ ꯍꯥꯏꯔꯤꯕꯁꯦ ꯁꯪꯁꯥꯔꯁꯤꯗ ꯂꯩꯔꯤꯕ ꯃꯤꯌꯥꯝ ꯄꯨꯝꯅꯃꯛꯅ ꯂꯥꯛꯑꯒ ꯄꯣꯊꯥꯐꯝꯅꯤ ꯂꯣꯛꯇꯥꯛ ꯑꯁꯤꯗꯤ ꯃꯤꯌꯥꯝ ꯄꯨꯝꯅꯃꯛꯀꯤ ꯀꯣꯏꯐꯝꯅꯤ ꯐꯝꯐꯝꯅꯤ